ꯍꯣꯏ ꯊꯥꯏꯅꯒꯤ ꯃꯇꯝꯗ ꯌꯥꯝꯅ ꯃꯤꯡꯆꯠ ꯆꯠꯂꯝꯕ ꯀꯕꯗꯤ ꯑꯗꯨꯒ ꯃꯨꯛꯅꯥ ꯍꯥꯏꯕꯁꯤ ꯁꯥꯟꯅꯕꯒꯤ ꯑꯥꯏꯇꯦꯝꯁꯤꯡꯁꯤ ꯌꯥꯝꯅ ꯐꯥꯎꯔꯛꯈꯤꯕꯅꯤ ꯑꯗꯨ ꯃꯇꯝꯗ ꯃꯤꯁꯤꯡꯅ ꯀꯕꯗꯤ ꯅꯠꯇ꯭ꯔꯒ ꯃꯨꯛꯅꯥ ꯍꯥꯏꯅ ꯁꯥꯟꯅꯕ ꯃꯇꯝꯗ ꯃꯤꯁꯤꯡꯁꯦ ꯄꯩꯔꯒ ꯌꯦꯡꯒꯦ ꯃꯌꯥꯝ ꯂꯥꯛꯅꯕꯅꯤ ꯑꯗꯨꯕꯨ ꯍꯧꯖꯤꯛꯀꯤ ꯃꯇꯝꯗꯗꯤ ꯆꯥꯎꯈꯠꯄ ꯃꯇꯨꯡꯏꯟꯅ ꯍꯧꯖꯤꯛꯀꯤ ꯊꯥꯏꯅꯒꯤ ꯃꯇꯝꯒꯤ ꯁꯥꯟꯅꯔꯝꯕ ꯑꯩꯈꯣꯏꯒꯤ ꯀꯕꯗꯤ ꯃꯨꯛꯅꯥ ꯍꯥꯏꯕꯁꯤ ꯑꯗꯨꯒꯤ ꯁꯥꯟꯅꯕꯒꯤ ꯑꯥꯏꯇꯦꯝꯁꯤꯡꯁꯤ ꯏꯚꯦꯟꯁꯤꯡꯁꯤ ꯍꯧꯖꯤꯛꯇꯤ ꯃꯥꯡꯉꯛꯄ ꯍꯧꯔꯦ ꯑꯗꯨ ꯃꯇꯝꯗ ꯍꯧꯖꯤꯛ ꯃꯇꯝꯗ ꯌꯦꯡꯕ ꯃꯇꯝ ꯌꯥꯝꯅ ꯑꯋꯥꯕ ꯑꯃ ꯑꯣꯏꯔꯦ ꯀꯔꯤꯒꯤꯅꯣ ꯍꯥꯏꯕ ꯃꯇꯝꯗ ꯃꯨꯛꯅꯥ ꯍꯥꯏꯅ ꯁꯥꯟꯅꯕ ꯃꯇꯝꯗ ꯌꯥꯝꯅ ꯌꯦꯡꯕꯁꯨ ꯌꯥꯝ ꯅꯨꯡꯉꯥꯏ ꯃꯤ ꯑꯃꯒ ꯃꯤ ꯑꯃꯒ ꯈꯨꯠ ꯈꯨꯠ ꯄꯥꯏꯅꯔꯒ ꯃꯣꯏꯅ ꯃꯨꯛꯅꯕ ꯃꯇꯝꯗ ꯄꯥꯡꯒꯜ ꯄꯥꯡꯒꯜ ꯂꯧꯁꯤꯡ ꯌꯦꯡꯅꯕ ꯃꯇꯝꯗ ꯌꯥꯝꯅ ꯌꯦꯡꯕ ꯅꯨꯡꯉꯥꯏ